ꯑꯩꯍꯥꯛꯅ ꯑꯉꯥꯡꯁꯤꯡ ꯁ꯭ꯀꯨꯜꯒꯤ ꯁꯨꯇꯤ ꯂꯩꯕ ꯃꯇꯝꯗ ꯑꯉꯥꯡꯁꯤꯡ ꯑꯗꯨꯒꯤ ꯑꯄꯥꯝꯕꯒꯤ ꯃꯇꯨꯡꯏꯟꯅ ꯑꯩꯈꯣꯏꯅ ꯃꯣꯏꯔꯥꯡꯗ ꯆꯠꯇꯨꯅ ꯃꯣꯏꯔꯥꯡꯒꯤ ꯑꯩꯈꯣꯏ ꯁꯦꯟꯗ꯭ꯔꯥ ꯍꯥꯏꯔꯤꯕ ꯃꯐꯝꯗꯨꯗꯩꯗ ꯁꯦꯟꯗ꯭ꯔꯁꯤꯗꯩꯗ ꯀꯃꯥꯏꯅ ꯇꯧꯋꯤ

ꯑꯃꯗꯤ ꯃꯗꯨꯗ ꯏꯟ ꯁꯣꯟꯗꯨꯅ ꯉꯥ ꯐꯥꯕꯒꯤ ꯑꯃꯁꯨ ꯑꯩꯈꯣꯏꯅ ꯑꯉꯥꯡꯁꯤꯡꯗꯨꯗ ꯎꯍꯟꯕ ꯉꯝꯃꯤ ꯐꯤ ꯃꯊꯛꯇꯒꯤ ꯏꯟ ꯁꯣꯟꯗꯨꯅ ꯉꯥ ꯐꯥꯕꯗꯣ ꯑꯉꯥꯡꯁꯤꯡꯗꯨꯅ ꯌꯦꯡꯕ ꯃꯇꯝꯗ ꯑꯁꯨꯛꯀꯤ ꯃꯇꯤꯛ ꯅꯨꯡꯉꯥꯏꯒꯅꯤ ꯐꯥꯔꯛꯏꯕ ꯉꯥꯁꯤꯡꯗꯨꯅ ꯊꯥꯡꯒ ꯑꯃꯗꯤ ꯁꯦꯟꯗ꯭ꯔꯥꯗꯨꯒꯤ ꯑꯀꯣꯏꯕꯗ ꯂꯩꯕ ꯄ꯭ꯔꯖꯥꯁꯤꯡꯗꯨꯒꯤ ꯃꯈꯣꯏꯒꯤ ꯁꯦꯟꯃꯤꯠꯂꯣꯟꯅꯤ ꯍꯥꯏꯕꯁꯤꯡꯗꯨꯁꯨ ꯑꯉꯥꯡꯁꯤꯡꯗꯨꯗ ꯈꯪꯍꯟꯕ ꯄꯥꯝꯃꯤ ꯑꯩꯈꯣꯏꯅ ꯏꯊꯠ ꯃꯌꯥꯏꯗ ꯂꯩꯕ ꯂꯝ ꯍꯥꯏꯔꯒꯗꯤ ꯏꯁꯤꯡꯅ ꯄꯨꯡꯀꯣꯏ ꯀꯣꯏꯁꯤꯜꯂꯒ ꯏꯁꯤꯡꯗꯨꯒꯤ ꯃꯌꯥꯏꯗ ꯑꯩꯈꯣꯏ ꯂꯝ ꯃꯆꯥ ꯑꯃ ꯆꯤꯡꯗꯨꯝ ꯃꯆꯥ ꯑꯃꯗ ꯂꯝ ꯑꯃꯈꯛ ꯂꯩ ꯃꯗꯨ ꯊꯥꯡꯒ ꯀꯔꯥꯡ ꯍꯥꯏꯗꯅ ꯈꯪꯉꯤ ꯊꯥꯡꯒ ꯀꯔꯥꯡ ꯑꯁꯦ ꯃꯈꯣꯏꯅ ꯑꯇꯣꯞꯄ ꯖꯒꯥꯗ ꯆꯠꯀꯦ ꯍꯥꯏꯔꯒꯗꯤ ꯀꯔꯤꯗ ꯆꯠꯊꯣꯛ ꯆꯠꯁꯤꯟ ꯇꯧꯋꯤ ꯃꯈꯣꯏꯒꯤ ꯆꯥꯅꯅꯕꯅ ꯀꯃꯥꯏꯅ ꯄꯨꯁꯤꯜꯂꯤ ꯅꯠꯇ꯭ꯔꯒꯅ ꯑꯩꯈꯣꯏꯒꯤ ꯂꯨꯍꯣꯡ ꯈꯣꯡꯗꯣꯡꯕ ꯌꯥꯎꯔꯛꯄ ꯃꯇꯝꯗꯅ ꯀꯃꯥꯏꯅ ꯇꯧꯋꯤ ꯍꯥꯏꯕꯒꯤ ꯃꯇꯥꯡꯗ ꯑꯉꯥꯡꯁꯤꯡꯗꯨꯗ ꯎꯍꯟꯕ ꯁꯨꯃꯥꯏꯅ ꯇꯧꯗꯅ ꯑꯉꯥꯡꯁꯤꯡꯗꯣ ꯑꯍꯦꯟꯕ ꯅꯣꯂꯦꯖ ꯑꯃꯗꯤ ꯃꯈꯣꯏꯗ ꯅꯨꯡꯉꯥꯏꯕ ꯐꯥꯎꯕ ꯃꯈꯣꯏꯗ ꯑꯃꯨꯛꯇ ꯎꯗ꯭ꯔꯤꯕ ꯃꯑꯣꯡꯗ ꯃꯈꯣꯏꯅ ꯈꯪꯖꯕ ꯃꯈꯣꯏꯗ ꯅꯣꯂꯦꯖ ꯂꯩꯍꯟꯕ ꯁꯤꯒꯤ ꯃꯇꯥꯡꯁꯤꯗꯩꯗ ꯑꯩꯈꯣꯏꯅ ꯑꯉꯥꯡꯁꯤꯡꯁꯤꯕꯨ ꯀꯩꯕꯨꯜ ꯂꯝꯖꯥꯎꯗ ꯄꯨꯕꯤꯕ ꯑꯗꯒꯤ ꯃꯣꯏꯔꯥꯡꯗ ꯄꯨꯕꯤꯕ ꯁꯦꯟꯗ꯭ꯔꯥꯗ ꯄꯨꯕꯤꯕ ꯑꯁꯨꯛꯀꯤ ꯃꯇꯤꯛ ꯇꯉꯥꯏ ꯐꯗꯦ ꯈꯟꯖꯗꯨꯅ ꯑꯩꯍꯥꯛꯅ ꯏꯃꯨꯡ ꯃꯅꯨꯡ ꯑꯗꯨꯕꯨ ꯄꯨꯗꯨꯅ ꯑꯉꯥꯡꯁꯤꯡꯗꯨꯒꯤ ꯅꯨꯡꯉꯥꯏꯅꯕ ꯃꯑꯣꯡꯗ ꯆꯠꯄ ꯄꯥꯝꯃꯤ